ꯃꯅꯤꯄꯨꯔꯒꯤ ꯂꯣꯟꯗ ꯑꯍꯥꯟꯕ ꯑꯋꯣꯟꯕ ꯂꯥꯛꯈꯤꯕꯁꯤ ꯍꯤꯟꯗꯨ ꯙꯔꯃ ꯆꯪꯉꯛꯄꯗꯒꯤ ꯃꯅꯤꯄꯨꯔꯒꯤ ꯂꯣꯟ ꯏꯁꯥꯒꯤ ꯃꯩꯇꯩꯂꯣꯟ ꯑꯁꯦ ꯃꯥꯡꯈꯤꯕ ꯃꯩꯇꯩꯂꯣꯟꯒꯤ ꯃꯍꯨꯠꯇ ꯃꯩꯇꯩꯂꯣꯟ ꯉꯥꯡꯖꯕ ꯇꯥꯔꯒꯁꯨ ꯑꯩꯈꯣꯏꯅ ꯏꯊꯣꯔꯛꯄ ꯏꯁꯀ꯭ꯔꯤꯞ ꯏꯊꯣꯔꯛꯄ ꯃꯇꯝꯗ ꯕꯦꯡꯒꯣꯂꯤ ꯃꯌꯦꯛꯇ ꯏꯗꯨꯅ ꯕꯦꯡꯒꯣꯂꯤ ꯃꯌꯦꯛꯅ ꯁꯤꯟꯈꯤ ꯑꯗꯨꯕꯨ ꯍꯧꯖꯤꯛꯀꯤ ꯏꯪꯈꯠꯂꯛꯏꯕ ꯅꯍꯥꯁꯤꯡꯗꯗꯤ ꯕꯦꯡꯒꯣꯂꯤ ꯃꯌꯦꯛꯁꯤ ꯌꯥꯝꯅ ꯀꯅꯥ ꯑꯃꯠꯇ ꯆꯠꯅꯗ꯭ꯔꯦ ꯃꯩꯇꯩ ꯃꯌꯦꯛꯅ ꯍꯦꯟꯅ ꯆꯠꯅꯕ ꯍꯧꯔꯛꯑꯦ ꯍꯥꯏꯔꯤꯕ ꯃꯔꯝꯁꯤꯒꯤꯗꯃꯛꯇꯗꯤ ꯍꯦꯟꯅ ꯏꯁꯥꯗ ꯆꯥꯎꯊꯣꯛꯆꯅꯤꯉꯥꯏ ꯑꯃ ꯐꯥꯎꯖꯩ ꯃꯩꯇꯩ ꯃꯌꯦꯛꯅ ꯍꯦꯟꯅ ꯂꯨꯝꯅ ꯂꯧꯅꯔꯦ ꯅꯍꯥ ꯑꯌꯥꯝꯕ ꯍꯧꯖꯤꯛ ꯕꯦꯡꯒꯣꯂꯤ ꯄꯥꯕ ꯊꯣꯛꯇ꯭ꯔꯦ ꯃꯩꯇꯩ ꯃꯌꯦꯛꯅ ꯍꯦꯟꯅ ꯄꯥꯅꯔꯦ